ꯃꯅꯤꯄꯨꯔꯗ ꯂꯩꯔꯤꯕ ꯑꯦꯒ꯭ꯔꯤ ꯑꯦꯒ꯭ꯔꯤꯀꯜꯆꯔꯒꯤ ꯐꯤꯕꯝꯁꯦ ꯍꯧꯖꯤꯛ ꯍꯧꯖꯤꯛꯀꯤ ꯑꯣꯏꯅꯗꯤ ꯐꯠꯇꯦ ꯍꯥꯏꯗꯤ ꯃꯅꯤꯄꯨꯔꯒꯤ ꯍꯧꯖꯤꯛꯀꯤ ꯂꯩꯔꯤꯕ ꯑꯩꯈꯣꯏꯒꯤ ꯀ꯭ꯂꯥꯏꯃꯦꯠ ꯆꯦꯟꯖ ꯑꯃꯗꯤ ꯑꯩꯈꯣꯏꯒꯤ ꯍꯧꯖꯤꯛꯀꯤ ꯑꯩꯈꯣꯏꯒꯤ ꯂꯝꯁꯤꯒꯤ ꯂꯩꯍꯥꯎꯁꯤꯒ ꯂꯩꯔꯤꯕ ꯀꯟꯗꯤꯁꯟꯁꯤ ꯌꯥꯝꯅ ꯐꯠꯇꯕꯅ ꯃꯔꯝ ꯑꯣꯏꯔꯒ ꯑꯦꯒ꯭ꯔꯤꯀꯜꯆꯔꯒꯤ ꯄꯣꯠꯂꯝꯁꯤꯡ ꯑꯩꯈꯣꯏ ꯑꯦꯒ꯭ꯔꯤꯀꯜꯆꯔ ꯇꯧꯕ ꯃꯇꯝꯗ ꯑꯩꯈꯣꯏ ꯐꯥꯔꯃꯔꯁꯤꯡꯗ ꯑꯩꯈꯣꯏ ꯈꯨꯗꯣꯡꯆꯥꯗꯕ ꯃꯌꯥꯝ ꯃꯥꯌꯣꯛꯅꯕ ꯃꯔꯝ ꯑꯣꯏꯔꯒ ꯑꯦꯒ꯭ꯔꯤꯀꯜꯆꯔꯒꯤ ꯐꯤꯕꯝꯁꯦ ꯌꯥꯝ ꯐꯠꯇꯦ ꯒꯣꯕꯔꯃꯦꯟ ꯁꯥꯏꯠꯇꯒꯤ ꯑꯩꯈꯣꯏꯒꯤ ꯐꯪꯕ ꯌꯥꯕ ꯕꯦꯅꯤꯐꯤꯁꯔꯤꯁꯤꯡꯁꯨ ꯑꯩꯈꯣꯏ ꯂꯧꯃꯤꯁꯤꯡꯁꯤꯅ ꯃꯔꯝ ꯆꯥꯅ ꯊꯤꯗꯣꯛꯄ ꯍꯩꯇꯕꯅ ꯃꯔꯝ ꯑꯣꯏꯔꯒ ꯑꯩꯈꯣꯏ ꯈꯨꯗꯣꯡꯆꯥꯕꯁꯤꯡꯁꯨ ꯂꯧꯕ ꯉꯝꯗꯦ ꯑꯗꯨꯒ

ꯍꯥꯏꯔꯤꯕ ꯑꯩꯈꯣꯏꯒꯤ ꯂꯃꯗꯝꯁꯤꯗ ꯊꯣꯛꯑꯦ ꯁꯤꯅ ꯃꯔꯝ ꯑꯣꯏꯔꯒ ꯑꯩꯈꯣꯏ ꯂꯧꯎꯕꯁꯤꯡꯗꯁꯨ ꯈꯨꯗꯣꯡꯆꯥꯗꯕ ꯃꯌꯥꯝ ꯃꯥꯌꯣꯛꯅꯕ ꯂꯧꯁꯤꯡ ꯎꯕ ꯃꯇꯝꯁꯨ ꯑꯗꯒꯤ ꯑꯩꯈꯣꯏꯒꯤ ꯑꯦꯒ꯭ꯔꯤꯀꯜꯆꯔꯒꯤ ꯑꯦꯅꯤ ꯄꯣꯠꯂꯝ ꯑꯃ ꯊꯥꯕ ꯃꯇꯝꯗ ꯑꯩꯈꯣꯏ ꯅꯣꯡꯖꯨ ꯅꯨꯡꯁꯥ ꯅꯥꯏꯗꯕꯅꯤꯅ ꯑꯩꯈꯣꯏ ꯃꯔꯝ ꯆꯥꯅ ꯑꯩꯈꯣꯏꯒꯤ ꯃꯍꯩ ꯃꯔꯣꯡꯁꯤꯡ ꯂꯣꯛꯄ ꯉꯝꯗꯕ ꯇꯣꯉꯥꯟ ꯇꯣꯉꯥꯟꯕ ꯑꯩꯈꯣꯏꯒꯤ ꯀ꯭ꯂꯥꯏꯃꯦꯠꯀꯤ ꯑꯣꯏꯕ ꯑꯗꯒꯤ ꯋꯦꯗꯔꯒꯤ ꯑꯣꯏꯕ ꯃꯌꯥꯝ ꯑꯃꯒꯤ ꯏꯅꯣꯠꯁꯦ ꯑꯩꯈꯣꯏ ꯁꯥꯐꯨꯁꯦ ꯂꯩꯕꯅꯤꯅ ꯏꯊꯤꯜꯁꯦ ꯂꯩꯕꯅꯤꯅ ꯑꯩꯈꯣꯏ ꯑꯦꯒ꯭ꯔꯤꯀꯜꯆꯔꯒꯤ ꯄꯣꯠꯁꯦ ꯊꯕꯛꯁꯦ ꯑꯩꯈꯣꯏ ꯃꯅꯤꯄꯨꯔꯗ ꯍꯧꯖꯤꯛ ꯃꯔꯝ ꯃꯐꯝ ꯑꯩꯈꯣꯏ ꯅꯤꯌꯣꯝ ꯆꯥꯅ ꯑꯩꯈꯣꯏ ꯃꯔꯝ ꯆꯥꯅ ꯇꯧꯕ ꯉꯝꯗꯦ ꯍꯥꯏꯔꯤꯕ ꯀꯩꯅꯣꯁꯦ ꯈꯨꯗꯣꯡꯆꯥꯗꯕ ꯃꯌꯥꯝꯁꯦ ꯑꯩꯈꯣꯏ ꯃꯥꯌꯣꯛꯅꯔꯤꯕ ꯃꯌꯥꯝꯁꯦ ꯑꯩꯈꯣꯏ ꯒꯣꯕꯔꯃꯦꯟꯅ ꯌꯦꯡꯁꯤꯟꯂꯒ ꯑꯩꯈꯣꯏ ꯑꯅꯧꯕ ꯏꯁꯇꯦꯞ ꯈꯔ ꯂꯧꯈꯠꯂꯒ ꯐꯍꯟꯕꯤꯕ ꯑꯣꯏꯔꯒꯗꯤ ꯑꯩꯈꯣꯏ ꯑꯦꯒ꯭ꯔꯤꯀꯜꯆꯔꯒꯤ ꯂꯝꯁꯤꯗ ꯈꯤꯇꯪ ꯆꯥꯎꯈꯠꯅ ꯄꯨꯈꯠꯄ ꯉꯝꯒꯗ꯭ꯔꯥ ꯍꯥꯏꯅ ꯈꯜꯂꯤ ꯅꯠꯇ꯭ꯔꯒꯗꯤ ꯍꯧꯖꯤꯛꯀꯤ ꯑꯣꯏꯅꯗꯤ ꯌꯥꯝ ꯐꯠꯇꯦ ꯐꯤꯕꯝꯁꯦ